ꯂꯣꯀꯦꯁꯟ ꯈꯔꯒꯤ ꯃꯃꯤꯡ ꯍꯥꯏꯖꯔꯛꯀꯦ ꯀꯣꯟꯇ꯭ꯔꯤꯗ ꯍꯥꯏꯔꯒꯅ ꯁꯦꯔꯤꯌꯥ ꯑꯗꯨꯒ ꯁ꯭ꯋꯤꯠꯖꯔꯂꯦꯟ ꯕ꯭ꯔꯥꯖꯤꯜ ꯅꯦꯗꯔꯂꯦꯟ ꯑꯗꯨꯒ ꯑꯩꯈꯣꯏ ꯂꯣꯀꯦꯜ ꯑꯦꯔꯤꯌꯥꯁꯤꯗ ꯍꯥꯏꯔꯒꯅ ꯐꯨꯅꯥꯜꯁꯝꯕꯨꯝ ꯑꯗꯨꯒ ꯈꯨꯗꯩꯈꯨꯅꯧ ꯀꯛꯆꯤꯡ ꯄꯂꯦꯜ ꯇꯦꯛꯅꯧꯄꯜ ꯑꯦꯛꯁꯤꯇ꯭ꯔꯥ